ꯀꯩꯒꯨꯝꯕ ꯀꯔꯕꯥꯔ ꯑꯃ ꯇꯧꯒꯦꯅ ꯍꯥꯏꯔꯒ ꯄꯩꯁꯥꯅꯦ ꯑꯗꯣ ꯄꯩꯁꯥꯁꯦ ꯂꯩꯇ꯭ꯔꯒꯗꯤ ꯑꯩꯈꯣꯏ ꯀꯔꯕꯥꯔ ꯍꯥꯏꯁꯦ ꯇꯧꯕ ꯌꯥꯕ ꯅꯠꯇꯦ ꯑꯗꯨꯒ ꯑꯋꯥꯕ ꯃꯌꯥꯝ ꯑꯃꯁꯨ ꯊꯦꯡꯅꯕ ꯂꯩꯗꯣꯏꯅꯤ ꯑꯋꯥꯕ ꯃꯌꯥꯝꯁꯦ ꯑꯩꯈꯣꯏꯒꯤ ꯄꯩꯁꯥꯕꯨ ꯂꯩꯔꯒꯁꯨ ꯂꯩꯇ꯭ꯔꯒꯁꯨ ꯄꯩꯁꯥ ꯂꯩꯔꯦ ꯈꯜꯂꯣ ꯑꯗꯨꯝ ꯀꯔꯕꯥꯔ ꯑꯃ ꯇꯧꯕ ꯍꯥꯏꯁꯦ ꯑꯩꯈꯣꯏꯒꯤ ꯄꯣꯠꯆꯩꯗꯕꯨ ꯑꯣꯏꯔꯒꯁꯨ ꯄꯣꯠꯆꯩ ꯂꯧꯔꯨꯔꯒ ꯑꯃꯨꯛ ꯊꯥꯗꯣꯛꯐꯝ ꯍꯥꯏꯕ ꯑꯃ ꯂꯩ ꯑꯗꯨꯒꯤ ꯃꯇꯥꯡꯗꯁꯨ ꯃꯌꯥꯝ ꯑꯋꯥꯕ ꯃꯌꯥꯝ ꯑꯃꯁꯨ ꯊꯦꯡꯅꯗꯧꯕ ꯂꯩꯔꯦ ꯑꯗꯨꯒ ꯑꯩꯈꯣꯏꯅ ꯀꯔꯕꯥꯔ ꯇꯧꯕ ꯈꯣꯠꯄ ꯍꯥꯏꯕꯁꯦ ꯑꯗꯨꯝ ꯄꯩꯁꯥ ꯊꯥꯊꯔꯒ ꯄꯩꯁꯥꯅꯤ ꯂꯥꯛꯀꯗꯣꯏꯁꯦ ꯑꯗꯨ ꯃꯌꯥꯝꯗꯨꯅꯤ